ꯑꯩꯈꯣꯏꯒꯤ ꯔꯥꯖ꯭ꯌꯗ ꯃꯔꯨꯑꯣꯏꯅ ꯄꯥꯡꯊꯣꯛꯄ ꯂꯥꯏꯅꯤꯡ ꯀꯨꯝꯍꯩꯁꯤꯡ ꯍꯥꯏꯔꯒꯗꯤ ꯖꯤꯋꯥꯅꯤꯇꯥ ꯌꯥꯎꯁꯪ ꯑꯗꯒꯤ ꯗꯨꯔꯒꯥ ꯄꯨꯖꯥ ꯏꯠ ꯈ꯭ꯔꯤꯁꯃꯁ ꯑꯥꯗꯨꯒ ꯆꯩꯔꯥꯎꯕ ꯑꯗꯨꯒ ꯑꯩꯅ ꯑꯩꯅ ꯁꯦꯂꯦꯕ꯭ꯔꯦꯠ ꯇꯧꯖꯕ ꯍꯥꯏꯔꯒꯗꯤ ꯖꯤꯕꯥꯅꯤꯇꯥ ꯆꯩꯔꯥꯎꯕ ꯅꯤꯡꯉꯣꯜ ꯆꯥꯛꯀꯧꯕ ꯌꯥꯎꯁꯪꯅꯆꯤꯡꯕꯁꯤ ꯁꯦꯂꯦꯕ꯭ꯔꯦꯠ ꯇꯧꯖꯩ